ꯑꯩꯅ ꯖꯒꯣꯏ ꯁꯥꯕꯁꯤ ꯑꯉꯥꯡ ꯑꯣꯏꯔꯤꯀꯥꯟꯗꯒꯤ ꯑꯗꯨꯝ ꯄꯥꯝꯖꯔꯛꯏ ꯍꯥꯏꯕꯗꯤ ꯑꯗꯨꯝ ꯑꯉꯥꯡ ꯑꯣꯏꯔꯤꯀꯥꯟꯗꯒꯤ ꯑꯗꯨꯝ ꯅꯤꯛꯄ ꯈꯣꯠꯄꯒꯨꯝꯕꯁꯤ ꯑꯩꯈꯣꯏꯅ ꯇꯤ ꯚꯤꯒꯨꯝꯕꯗ ꯌꯦꯡꯉꯒ ꯑꯩꯈꯣꯏꯅ ꯁꯨꯝ ꯑꯗꯒꯤ ꯂꯧꯁꯤꯜꯂꯒ ꯑꯗꯨꯝ ꯃꯈꯣꯏꯒꯤ ꯃꯑꯣꯡ ꯃꯇꯧꯁꯤꯡꯗꯨ ꯎꯔꯒ ꯑꯩꯈꯣꯏꯗ ꯑꯗꯨꯝ ꯑꯄꯥꯝꯕꯗꯨ ꯑꯗꯨꯝ ꯄꯣꯛꯍꯜꯂꯒ ꯑꯗꯨꯝ ꯑꯉꯥꯡ ꯑꯣꯏꯔꯤꯀꯥꯟꯗꯒꯤ ꯁꯨꯝ ꯑꯦꯁ ꯑꯦ ꯍꯣꯕꯤ ꯑꯣꯏꯅ ꯑꯩꯈꯣꯏꯗ ꯑꯩꯉꯣꯟꯗ ꯄꯥꯝꯕ ꯄꯣꯛꯍꯜꯂꯒ ꯑꯩꯒꯤ ꯍꯣꯕꯤ ꯑꯣꯏꯈꯤꯕꯅꯤ ꯑꯗꯨꯒ ꯗꯥꯟꯁꯁꯤ ꯀꯌꯥ ꯑꯩꯅ ꯌꯥꯝꯅ ꯄꯥꯝꯖꯩ ꯑꯗꯨꯕꯨ ꯌꯥꯝ ꯌꯥꯝ ꯍꯩꯅ ꯖꯒꯣꯏ ꯁꯥꯕꯗꯤ ꯍꯩꯖꯗꯦ ꯗꯥꯟꯁꯁꯨ ꯇꯝꯕꯁꯨ ꯌꯥꯎꯗ꯭ꯔꯤ ꯑꯗꯨꯕꯨ ꯑꯩ ꯍꯣꯕꯤ ꯑꯣꯏꯅ ꯗꯥꯟꯁ ꯇꯧꯕꯁꯤꯗꯤ ꯄꯥꯝꯖꯩ